ꯍꯜꯂꯣ ꯁꯤ ꯂꯤꯂꯥ ꯇ꯭ꯔꯥꯚꯦꯜ ꯑꯦꯖꯦꯟꯁꯤꯒꯤꯗꯣ ꯑꯣꯏꯔꯕ꯭ꯔꯥ ꯑꯣ ꯑꯩꯁꯦ ꯑꯩꯈꯣꯏ ꯏꯃꯥꯟꯅꯕꯤ ꯑꯇꯣꯞꯄꯀꯣ ꯃꯄꯥꯟ ꯂꯝꯒꯤ ꯃꯤ ꯃꯤ ꯑꯩꯈꯣꯏ ꯇꯔꯨꯛ ꯇꯔꯦꯠꯃꯨꯛ ꯁꯨꯅꯦꯕꯀꯣ ꯃꯅꯤꯄꯨꯔꯗ ꯂꯥꯛꯀꯦꯅ ꯇꯧꯕ ꯑꯗꯣ ꯈꯔꯗꯨꯝ ꯃꯗꯝꯁꯨ ꯌꯦꯡꯁꯨ ꯈꯔ ꯌꯦꯡꯍꯟꯅꯤꯡꯕ ꯃꯣꯏꯗ ꯑꯗꯨꯏꯗꯨꯏ ꯁꯤ ꯑꯦꯖꯦꯟꯁꯤꯗ ꯀꯃꯥꯏꯅ ꯇꯤꯛꯀꯦꯠꯁꯦ ꯀꯃꯥꯏ ꯀꯃꯥꯏꯅ ꯂꯩꯒꯦ ꯍꯥꯏꯕꯗꯨꯒꯤ ꯈꯪꯅꯤꯡꯕ ꯑꯗꯨꯏ ꯃꯇꯥꯡꯗ ꯑꯪ ꯑꯣ ꯑꯩꯈꯣꯏꯅ ꯄꯥꯝꯃꯤꯁꯤꯅꯀꯣ ꯍꯣꯇꯦꯜ ꯑꯃ ꯕꯨꯛ ꯐꯖꯅ ꯇꯧꯔꯒ ꯍꯣꯏ ꯃꯐꯝꯗꯨꯕꯨꯗꯤ ꯅꯣꯡꯃꯅ ꯃꯣꯏꯔꯥꯡꯐꯥꯎ ꯆꯠꯄ ꯑꯗꯩ ꯅꯣꯡꯃꯅ ꯆꯨꯔꯆꯥꯟꯗꯄꯨꯔꯐꯥꯎ ꯆꯠꯄ ꯑꯗꯒꯤ ꯅꯣꯡꯃ ꯎꯈ꯭ꯔꯨꯜ ꯐꯥꯎ ꯆꯠꯄ ꯑꯗꯨꯃꯥꯏꯅꯗꯤ ꯂꯩꯔꯤꯅꯦꯕꯀꯣ ꯑꯗꯨꯒꯨꯝꯕ ꯀꯃꯥꯏꯅ ꯑꯗꯨꯒꯤ ꯄꯩꯁꯥꯗꯨꯅ ꯀꯃꯥꯏ ꯀꯃꯥꯏꯅ ꯇꯧꯕ ꯑꯗꯨ ꯑꯗꯨ ꯈꯪꯖꯅꯤꯡꯕ

ꯑꯣ ꯒꯥꯔꯤꯒꯤ ꯕꯔꯥꯁꯨ ꯑꯗꯨꯝ ꯁꯣꯝ ꯑꯦꯖꯦꯟꯁꯤꯅ ꯑꯗꯨꯝ ꯄꯨꯊꯣꯛꯄꯤꯔꯗꯣꯏ ꯅꯠꯇ꯭ꯔꯥ

ꯑꯣ ꯑꯩꯈꯣꯏꯅ ꯑꯃꯨꯛꯅꯦ ꯁꯨꯃꯥꯏꯅ ꯇꯧꯕ ꯑꯩꯈꯣꯏꯗꯣ ꯅꯨꯨꯄꯤ ꯉꯥꯛꯇꯁꯨ ꯑꯣꯏꯕꯅꯤꯅꯅꯦ ꯑꯗꯒꯤ ꯑꯩ ꯈꯪꯅꯕꯗꯨꯁꯨ ꯃꯐꯝꯁꯤꯗ ꯈꯪꯅꯕꯗꯨꯁꯨ ꯈꯪꯅꯕ ꯍꯥꯏꯕꯗꯤ ꯑꯗꯨꯝ ꯃꯐꯝꯁꯤꯗ ꯑꯩ ꯀꯩꯅꯣ ꯇꯧꯗꯧꯕ ꯑꯣꯏꯕꯅꯤꯅ ꯑꯇꯣꯞꯄ ꯃꯐꯝꯗꯨꯗ ꯑꯩꯒꯤ ꯂꯝ ꯑꯣꯏꯗꯕꯅꯤꯅ ꯑꯩꯁꯨ ꯈꯔ ꯂꯝ ꯀꯝꯐꯣꯔꯇꯦꯕꯜ ꯑꯣꯏꯕꯗꯣ ꯋꯥꯠꯄꯅꯤꯅꯅꯦ ꯈꯤꯇꯪ ꯆꯠꯃꯤꯟꯅꯕ ꯃꯇꯝꯗ ꯈꯤꯇꯪ ꯀꯩꯅꯣ ꯇꯧꯕꯗꯣ ꯄꯥꯝꯕ ꯅꯨꯄꯤ ꯉꯥꯛꯇꯁꯨ ꯑꯣꯏꯕꯅꯤꯅꯀꯣ ꯑꯗꯨꯝ ꯁꯤꯀ꯭ꯌꯨꯔꯤꯇꯤ ꯑꯃ ꯑꯣꯏꯕꯗꯨꯁꯨ ꯄꯥꯝꯕꯀꯣ ꯑꯗꯨꯝꯕꯒꯤ ꯐꯦꯁꯤꯂꯤꯇꯤ ꯑꯗꯨꯝ ꯂꯩꯒꯗꯕ꯭ꯔꯥ ꯀꯃꯥꯏꯅ ꯇꯧꯅꯤ ꯑꯣ ꯑꯗꯨꯒꯅꯦ ꯑꯩꯈꯣꯏꯅ ꯆꯠꯇꯧ ꯃꯐꯝꯗꯣ ꯑꯩ ꯏꯁꯥꯃꯛ ꯀꯩꯅꯣꯃ ꯎꯝ ꯃꯩꯇꯩ ꯃꯆꯥ ꯑꯣꯏꯇꯥꯔꯁꯨ ꯈꯪꯗꯕꯅꯤꯅ ꯃꯐꯝꯗꯨꯗ ꯇꯥꯛꯄꯤꯒꯗꯧꯕꯀꯣ ꯑꯗꯨꯝꯕ ꯃꯤ ꯂꯣꯏꯅꯕꯗꯤ ꯌꯥꯒꯗ꯭ꯔꯥ ꯀꯃꯥꯏꯅ ꯇꯧꯋꯤ ꯑꯣ ꯑꯣ ꯑꯗꯨꯒꯤ ꯃꯥꯒꯤ ꯇꯧꯔꯤꯁ ꯒꯥꯏꯠꯇꯨꯒꯤ ꯑꯦꯛꯁꯇ꯭ꯔꯥ ꯆꯥꯔꯖ ꯂꯧꯒꯗ꯭ꯔꯥ ꯀꯃꯥꯏꯅ ꯇꯧꯅꯤ ꯑꯗꯨꯗꯤ

ꯎꯝ ꯎꯝ

ꯑꯣ ꯑꯩꯈꯣꯏ ꯅꯪ ꯄꯩꯁꯥ ꯂꯧꯕꯁꯤꯀꯣ ꯄꯔ ꯍꯦꯠꯇ ꯂꯧꯗꯣꯏꯔꯥ ꯅꯠꯇ꯭ꯔꯒ ꯀꯃꯥꯏꯅ ꯇꯧꯅꯤ ꯄꯦꯛꯑꯦꯖ ꯑꯣꯏꯅ ꯁꯥꯗꯣꯏꯔꯥ ꯑꯄꯨꯟꯕ ꯑꯃ ꯑꯗꯨꯃꯥꯏꯅ ꯀꯃꯥꯏꯅ ꯇꯧꯅꯤ ꯑꯗꯨꯗꯤ ꯑꯣ ꯍꯣ ꯑꯗꯨ ꯑꯣꯏꯗꯤ ꯀꯣꯟꯅ ꯇꯧꯖꯔꯒꯦ ꯑꯩꯗꯣ ꯄꯦꯛꯑꯦꯖꯇꯣ ꯃꯐꯝ ꯑꯩꯈꯣꯏ ꯐꯖꯅ ꯈꯟꯅꯔꯛꯑꯒꯦꯀꯣ ꯗꯦꯠꯇꯨꯒ ꯀꯟꯐꯔꯝ ꯇꯥꯖꯔꯛꯑꯒꯦ ꯑꯗꯨꯒ ꯁꯤꯒꯤ ꯅꯝꯕꯔꯁꯦ ꯀꯩꯅꯣ ꯇꯧꯔ ꯑꯗꯨ ꯃꯐꯝꯗꯨ ꯍꯣꯏ ꯗꯦꯠꯇꯨꯒ ꯑꯗꯒꯤ ꯃꯇꯝꯗꯨꯒ ꯑꯩꯈꯣꯏ ꯀꯟꯐꯔꯝ ꯇꯥꯖꯔꯒꯦ ꯑꯩꯈꯣꯏꯉꯩ ꯈꯟꯅꯔꯒ ꯑꯗꯨꯒ ꯑꯗꯨꯝ ꯁꯤꯗ ꯑꯗꯨꯝ ꯄꯥꯎ ꯄꯤꯖꯔꯛꯑꯒꯦ ꯌꯥꯅꯤꯀꯣ ꯑꯗꯨꯝ ꯍꯣꯍꯣꯏ ꯐꯔꯦ ꯑꯗꯨꯗꯤ ꯌꯥꯝ ꯅꯨꯡꯉꯥꯏꯖꯔꯦꯀꯣ ꯑꯗꯨꯝ ꯄꯥꯎ ꯐꯥꯎꯖꯔꯛꯑꯒꯦ ꯎꯝ ꯊꯝꯖꯔꯦ ꯊꯝꯖꯔꯦ